ꯏꯔꯨꯖꯕ ꯃꯇꯝꯗ ꯑꯦꯅꯔꯖꯤ ꯐꯨꯜ ꯑꯦꯅꯔꯖꯤ ꯆꯪꯉꯤ ꯆꯪꯉꯤ ꯑꯦꯅꯔꯖꯤ ꯑꯗꯨ ꯑꯩꯈꯣꯏꯅ ꯏꯔꯨꯖꯔꯅꯤ ꯑꯗꯨꯅ ꯃꯁꯜꯁꯤꯡꯗꯣ ꯋꯥꯛꯑꯥꯎꯠ ꯇꯧꯔꯅꯤ ꯋꯥꯛꯑꯥꯎꯠ ꯇꯧꯔꯝꯅꯤꯅ ꯑꯗꯨꯗ ꯑꯈꯣꯏꯅ ꯑꯣꯛꯁꯤꯖꯦꯟꯁꯨ ꯐꯪꯉꯅꯤ ꯐꯪꯉ ꯃꯇꯝꯗ ꯑꯩꯒꯤ ꯃꯁꯜꯁ ꯍꯦꯜꯗꯤ ꯑꯣꯏꯔꯦ ꯗꯦꯟ ꯗ ꯍꯔꯠ ꯍꯔꯠꯁꯨ ꯒꯤꯕꯤꯡ ꯑꯦꯛꯖꯔꯁꯥꯏꯁꯀꯣ ꯑꯦꯛꯁꯔꯁꯥꯏꯁ ꯄꯤꯔꯕꯅꯤꯅ ꯍꯔꯠꯁꯨ ꯃꯄꯥꯡꯒꯜ ꯀꯜꯂꯦ ꯑꯗꯨꯗꯒꯤꯁꯨ ꯅꯠꯇꯦ ꯂꯪꯁꯁꯨ ꯂꯪꯁꯁꯨ ꯑꯗꯨꯛꯀꯤ ꯃꯇꯤꯛ ꯃꯄꯥꯡꯒꯜ ꯀꯜꯍꯜꯂꯦ ꯀꯣ ꯑꯗꯨꯅ ꯑꯩꯈꯣꯏꯒꯤ ꯏꯟꯍꯦꯜ ꯑꯦꯛꯁꯦꯜ ꯁꯣꯔ ꯍꯣꯟꯗꯣꯛ ꯍꯣꯟꯖꯤꯟ ꯇꯧꯕ ꯃꯇꯝꯗꯁꯨ ꯃꯗꯨꯅ ꯃꯇꯦꯡ ꯄꯥꯡꯉꯦ ꯏꯔꯨꯖꯕ ꯃꯇꯝꯗ ꯑꯗꯨꯅ ꯏꯔꯨꯖꯕ ꯑꯩꯈꯣꯏꯒꯤ ꯁ꯭ꯋꯤꯃꯤꯡ ꯑꯁꯤꯅ ꯍꯛꯆꯥꯡꯗ ꯑꯦꯕ꯭ꯔꯤ ꯄꯥꯔꯠ ꯑꯣꯐ ꯗ ꯕꯣꯗꯤꯗ ꯕꯤꯅꯤꯐꯤꯠ ꯊꯥꯎꯖꯟꯁ ꯑꯣꯐ ꯕꯤꯅꯤꯐꯤꯠꯁ ꯒꯤꯕꯟ ꯀꯣ ꯑꯗꯨꯅ ꯏꯔꯨꯖꯕ ꯑꯁꯤ ꯑꯩꯈꯣꯏꯒꯤ ꯀꯣ ꯀꯥꯏꯟ ꯑꯣꯐ ꯑꯦ ꯑꯦꯛꯁꯔꯁꯥꯏꯁ ꯇꯨ ꯕ꯭ꯔꯤꯡ ꯑꯞ ꯗꯤ ꯍ꯭ꯌꯨꯃꯦꯟ ꯕꯣꯗꯤ ꯒꯤꯞ ꯑꯞ ꯗ ꯐꯤꯠ ꯀꯣ ꯃꯗꯨꯅꯤ ꯑꯩꯅ ꯍꯥꯏꯅꯤꯡꯉꯤꯁꯦ